ꯍꯜꯂꯣ ꯁꯤ ꯁꯦꯔꯧꯒꯤ ꯐꯥꯁ ꯐꯨꯠ ꯑꯣꯏꯕꯤꯔꯕꯣ ꯑꯩ ꯁꯨꯒꯨꯅꯨ ꯃꯈꯥ ꯂꯩꯀꯥꯏꯗꯒꯤ ꯃꯌꯥꯡꯂꯥꯡꯕꯝ ꯕꯤꯟꯗꯤꯌꯥꯔꯥꯅꯤꯅꯦ ꯑꯩꯅ ꯑꯆꯥꯄꯣꯠ ꯈꯔ ꯑꯣꯔꯗꯔ ꯇꯧꯖꯈꯤꯕꯅꯦ ꯑꯗꯣ ꯅꯣꯏꯅ ꯄꯨꯡ ꯃꯥꯄꯜ ꯗꯥꯏꯄꯥ ꯌꯧꯍꯟꯂꯛꯀꯅꯦ ꯍꯥꯏꯕꯗꯣ ꯍꯨꯖꯤꯛ ꯄꯨꯡ ꯃꯄꯥꯜ ꯃꯈꯥꯏ ꯇꯥꯔꯦ ꯄꯨꯡ ꯀꯌꯥꯗ ꯌꯧꯍꯟꯂꯛꯇꯣꯏꯅꯣ ꯑꯗꯣ ꯅꯣꯏꯅ ꯄꯨꯡ ꯇꯔꯥꯗ ꯌꯧꯍꯟꯂꯛꯀꯦ ꯍꯥꯏꯔꯕꯅꯤꯅ ꯇꯔꯥꯗꯒꯤꯗꯤ ꯍꯦꯟꯅ ꯊꯦꯡꯗꯍꯟꯂꯅꯨ ꯀꯔꯤꯒꯨꯝꯕ ꯇꯔꯥꯗꯒꯤ ꯃꯇꯝ ꯍꯦꯟꯗꯣꯛꯈꯤ ꯇꯥꯔꯗꯤ ꯑꯩꯗꯤ ꯄꯣꯠꯇꯣ ꯂꯧꯖꯔꯔꯣꯏ